ꯍꯜꯂꯣ ꯍꯥꯎ ꯍꯜꯂꯣ ꯀꯅꯥ ꯑꯥ

ꯑꯥ ꯍꯣ ꯍꯣꯏ ꯍꯣꯏ ꯌꯥꯏ ꯌꯥꯏ ꯀꯅꯥ ꯀꯅꯥ ꯂꯥꯛꯏꯅꯣ ꯑꯣ ꯇꯤꯀꯦꯠꯇꯣ ꯑꯩ ꯑꯩꯁꯨ ꯍꯣꯏ ꯍꯧꯖꯤꯛꯄꯨ ꯌꯧꯕꯤꯔꯛꯑꯕꯣ ꯃꯐꯝꯗꯨꯗ ꯑꯣ ꯉꯍꯥꯛ ꯉꯥꯏꯕꯤꯔꯝꯃꯣ ꯑꯩꯁꯨ ꯂꯣꯏꯁꯜꯂꯒ ꯊꯣꯂꯛꯑꯒꯦ ꯑꯗꯨꯒ ꯃꯣꯏꯒꯤ ꯑꯗꯨꯒꯤ ꯕꯨꯛꯀꯤꯡ ꯀꯥꯎꯟꯇꯔ ꯑꯃ ꯅꯥꯀꯟꯗ ꯂꯩꯕꯅꯦꯕꯀꯣ ꯑꯗꯨꯗꯒꯤ ꯀꯛꯀꯗꯝꯅꯦ ꯑꯗꯣ ꯑꯩꯖꯨ ꯑꯩꯖꯨ ꯍꯥꯏꯗꯣꯔꯛꯀꯦ ꯀꯩꯅꯣ ꯇꯧꯔꯒ ꯂꯣꯏꯁꯜꯂꯒ ꯉꯍꯥꯛ ꯉꯥꯏꯅꯔꯒ ꯑꯗꯨꯗ ꯀꯩꯀꯩꯅꯣ ꯆꯥꯅꯨꯡ ꯊꯛꯇꯅ ꯑꯗꯥꯏꯗ ꯂꯩꯔꯝꯃꯣ ꯑꯗꯨꯒ ꯑꯗꯨꯝ ꯑꯩꯖꯨ ꯏꯃꯥꯟꯅꯕ ꯈꯔꯒ ꯑꯗꯨꯝ ꯂꯥꯛꯃꯤꯟꯅꯔꯒꯦꯕ ꯑꯥ ꯑꯥ ꯅꯨꯡꯉꯥꯏꯕꯅꯦ ꯑꯗꯨꯗꯁꯨ ꯃꯣꯏꯗꯤ ꯑꯗꯨꯗꯁꯨ ꯌꯦꯡꯕ ꯍꯦꯛ ꯐꯔꯛ ꯇꯥꯔꯒꯁꯨ ꯑꯩꯈꯣꯏꯒꯤ ꯂꯩꯀꯥꯏꯒꯤꯗ ꯅꯨꯡꯗꯥꯡꯒꯗꯨꯝ ꯏꯁꯩꯒꯗꯨꯝ ꯇꯧꯋꯤꯗꯅ ꯑꯗꯨꯒꯨꯝꯕꯗꯁꯨ ꯑꯗꯨꯝ ꯌꯦꯡꯕꯁꯨ ꯌꯥꯏ ꯑꯗꯨꯒ ꯌꯦꯡꯉꯒ ꯑꯩꯈꯣꯏꯁꯨ ꯂꯩꯀꯥꯏ ꯂꯩꯀꯥꯏꯒ ꯑꯗꯨꯝ ꯅꯦꯛꯅꯔꯒ ꯅꯨꯡꯗꯥꯡꯗꯖꯨ ꯑꯗꯨꯝ ꯇꯧꯋꯦꯕꯀꯣ ꯑꯗꯨꯗ ꯑꯣ ꯎꯝ ꯎꯝ ꯍꯣꯏ ꯑꯗꯨꯒꯤ ꯎꯝ ꯍꯣꯏ ꯑꯗꯨꯒꯤ ꯆꯠꯊꯣꯛꯄꯗꯣ ꯑꯗꯨꯗꯁꯨꯝ ꯍꯥꯏꯐꯦꯠ ꯆꯠꯄꯒ ꯊꯣꯂꯛꯄꯗꯒ ꯍꯦꯛ ꯃꯄꯥ ꯆꯥꯏꯗꯅ ꯑꯗꯨ ꯂꯣꯏꯔꯒꯖꯨ ꯑꯃꯨꯛ ꯍꯥꯏꯐꯦꯠ ꯀꯣꯏꯕ ꯈꯣꯠꯄ ꯀꯩꯅꯣ ꯇꯧꯕꯗꯣ ꯑꯗꯨꯒꯨꯝꯕꯗꯖꯨ ꯌꯦꯡꯕ ꯑꯗꯨꯝ ꯌꯥꯏꯌꯦꯕ ꯍꯣꯏ ꯑꯗꯨ ꯀꯩꯅꯣ ꯇꯧꯔꯒ ꯑꯩꯖꯨ ꯍꯥꯏꯗꯣꯔꯛꯅꯕ ꯇꯧꯔꯒꯦ ꯑꯗꯨꯗꯗꯨꯝ ꯄꯨꯜꯂꯒ ꯑꯗꯨꯝ ꯌꯦꯡꯃꯤꯟꯅꯖꯦꯕ ꯎꯝ ꯍꯣꯏ ꯍꯣꯏ ꯑꯗꯨꯗꯤ ꯇꯧꯒꯦ ꯑꯗꯨꯝ ꯑꯗꯨꯒꯤꯗꯤ ꯑꯗꯨꯝ ꯑꯩ ꯑꯗꯨꯝ ꯁꯤꯟꯒꯦ ꯒꯥꯔꯤ ꯅꯨꯡꯂꯤ ꯑꯗꯨꯝ ꯄꯣꯔꯛꯑꯒ ꯑꯗꯨꯝ ꯆꯠꯁꯦ ꯌꯥꯅꯤꯌꯦ

ꯇꯤꯀꯦꯠꯀꯗꯤ ꯀꯩꯁꯨ ꯃꯣꯏ ꯆꯥꯝ ꯄꯤꯕꯁꯨ ꯂꯩ ꯌꯥꯡꯈꯩ ꯄꯤꯕꯁꯨ ꯂꯩ ꯃꯣꯏ ꯁꯤꯁꯟ ꯇꯤꯀꯦꯠꯑꯅ ꯑꯃꯨꯛ ꯃꯣꯏꯒꯤ ꯂꯨꯄꯥ ꯂꯤꯁꯤꯡ ꯄꯤꯕ ꯑꯗꯨꯃꯥꯏ ꯇꯧꯔꯒ ꯁꯤꯖꯟ ꯇꯤꯀꯦꯠ ꯑꯗꯨꯝ ꯍꯧꯕꯒ ꯑꯥ ꯂꯣꯏꯗ꯭ꯔꯤꯕꯣꯛ ꯌꯦꯡꯕꯒꯤ ꯁꯤꯁꯟ ꯇꯤꯀꯦꯠꯇꯣ ꯂꯩꯑꯕ ꯑꯗꯨꯁꯨ ꯎꯝ ꯎꯝ ꯌꯥꯡꯈꯩ ꯄꯤꯕ ꯌꯥꯡꯈꯩꯗꯨꯅ ꯈ꯭ꯋꯥꯏ ꯄꯤꯛꯑꯕꯅꯤ ꯔꯦꯠꯇ ꯈ꯭ꯋꯥꯏ ꯄꯤꯛꯑꯕꯅꯦꯕ ꯑꯗꯨꯒ ꯑꯗꯨꯝ ꯑꯗꯨ ꯀꯛꯑꯒ ꯑꯗꯨꯝ ꯌꯦꯡꯕ ꯂꯤꯂꯥꯒꯁꯨ ꯅꯨꯡꯉꯥꯏꯕꯅꯦ ꯑꯗꯨꯗ ꯌꯦꯡꯉꯒꯗꯤ ꯍꯣꯔꯦꯟ ꯑꯗꯨꯅ ꯅꯨꯡꯗꯤꯟꯗ ꯑꯗꯨꯝ ꯑꯣꯏꯕꯅꯤꯅꯕ ꯂꯤꯂꯥꯁꯦ ꯃꯣꯏꯒꯤ ꯀꯔꯤ ꯃꯃꯤꯡꯒꯁꯦ ꯈꯪꯗꯦꯅꯦ ꯃꯣꯏꯒꯤ ꯍꯦꯔꯥꯃꯣꯇꯤ ꯍꯣꯏ ꯄꯥꯔꯇꯤꯗꯣ ꯑꯗꯨꯏꯗꯣ ꯌꯥꯝ ꯅꯨꯡꯉꯥꯏꯕꯅꯤꯅꯦ ꯑꯗꯨꯅ ꯉꯁꯤ ꯇꯧꯗꯣꯏꯁꯤꯅ ꯀꯔꯤ ꯃꯃꯤꯡꯅꯣꯅꯦ ꯈꯪꯗ꯭ꯔꯦꯅꯦ ꯀꯥꯎꯒ꯭ꯔꯦꯅꯦ ꯑꯗꯨꯏꯗꯣ ꯍꯣꯔꯦꯟ ꯂꯥꯛꯑꯒ ꯑꯩ ꯂꯥꯛꯑꯒ ꯑꯗꯨꯗ ꯑꯗꯨꯝ ꯍꯪꯉꯒ ꯈꯪꯉꯅꯤ ꯂꯤꯂꯥꯕꯨꯗꯤ ꯉꯁꯤ ꯅꯨꯡꯉꯥꯏ ꯍꯥꯏꯕꯅꯦꯕ

ꯑꯥ ꯃꯣꯏꯁꯨ ꯅꯨꯡꯉꯥꯏꯕꯅꯤ ꯃꯣꯏꯒꯤꯗꯨꯁꯨ ꯀꯩꯅꯣ ꯍꯌꯦꯡꯂ ꯀꯩꯅꯣꯝ ꯂꯩ ꯍꯥꯏꯕꯅꯤꯅꯦ ꯑꯗꯨꯁꯨ ꯍꯌꯦꯡꯁꯨ ꯑꯗꯨꯝ ꯌꯦꯡꯕ ꯌꯥꯅꯤ ꯁꯤꯒꯤ ꯇꯥꯏꯃꯤꯡꯁꯤꯗ ꯑꯗꯨꯝ ꯀꯩꯅꯣ ꯇꯧꯁꯦ ꯄꯥꯎ ꯐꯥꯎꯅꯔꯒ ꯑꯗꯨꯗ ꯑꯗꯨꯝ ꯌꯦꯡꯁꯦ ꯍꯥꯏꯕ ꯑꯥ ꯑꯥ ꯑꯥ ꯁꯦꯀꯦꯟ ꯇꯥꯕ ꯃꯣꯏꯒꯤꯅ ꯎꯝ ꯅꯨꯡꯉꯥꯏꯕꯅꯦ ꯇꯣꯜꯍꯟꯒꯤ ꯃꯥꯒꯤ ꯀꯣꯃꯦꯗꯤꯒꯗꯣ ꯑꯗꯨꯗꯅꯦ ꯃꯌꯥꯝꯅ ꯌꯦꯡꯅꯔꯤꯁꯦ ꯎꯝ ꯎꯝ ꯀꯩꯅꯣꯅꯦ ꯍꯣꯏ ꯍꯣꯏ ꯑꯗꯨꯕꯨꯗꯤ ꯎꯝ ꯇꯣꯜꯍꯟꯒꯤꯗꯨꯅ ꯍꯣꯔꯦꯟ ꯀꯩꯅꯣ ꯇꯧꯔꯒ ꯑꯗꯨꯒꯤ ꯃꯣꯏꯒꯤ ꯍꯦꯔꯥꯃꯣꯇꯤ ꯍꯣꯏꯗꯣ ꯌꯦꯡꯉꯒ ꯇꯣꯜꯍꯟꯒꯤꯁꯨ ꯑꯩꯈꯣꯏꯗ ꯑꯩꯈꯣꯏ ꯂꯩꯀꯥꯏꯒꯤ ꯑꯗꯨꯗ ꯇꯧꯗꯣꯔꯤꯌꯦ ꯍꯣꯔꯦꯟ ꯑꯗꯨ ꯂꯣꯏꯔꯛꯄꯗ ꯑꯗꯨꯝ ꯂꯥꯛꯑꯒ ꯆꯠꯂꯒ ꯑꯗꯨꯝ ꯌꯦꯡꯁꯦ ꯍꯣꯔꯦꯟ ꯑꯗꯨ ꯂꯣꯏꯔꯒ ꯑꯃꯨꯛ ꯊꯤꯜꯂ ꯂꯣꯏꯔꯦꯗꯅ ꯔꯨꯝꯕꯥꯎꯛ ꯍꯣꯜ ꯑꯗꯨꯝ ꯆꯥꯎꯕꯅꯤ ꯍꯥꯞꯇꯥ ꯀꯥꯡꯖꯩꯕꯨꯡꯗꯣ ꯂꯩꯔꯦꯗꯅ ꯍꯧꯖꯤꯛꯀꯤ ꯀꯥꯡꯖꯩꯕꯨꯡꯗꯨꯒꯤ ꯍꯦꯛ ꯃꯅꯤꯡꯗ ꯂꯩꯔꯛ ꯀꯩꯅꯣꯝꯃ ꯁꯣꯔꯣꯛꯇꯣ ꯁꯨꯃꯥꯏ ꯈꯥꯏꯔ ꯍꯦꯛ ꯃꯅꯤꯡꯗꯨꯒꯤ ꯑꯗꯨꯗ ꯆꯥꯎꯅ ꯂꯩꯔꯤꯕ ꯀꯩꯅꯣ ꯍꯣꯜꯗꯨꯅꯤ ꯑꯦꯝ ꯑꯦꯁ ꯗꯤ ꯑꯦꯐ ꯍꯣꯏꯒꯤ ꯍꯦꯛ ꯑꯣꯄꯣꯖꯤꯠꯇ ꯆꯪꯒꯤꯕꯗꯣ ꯍꯞꯇꯥ ꯀꯥꯡꯖꯩꯕꯨꯡ ꯅꯦꯝꯅ ꯇꯧꯕꯗꯣ ꯃꯦꯂꯥꯒ ꯇꯧꯕꯗꯣ ꯈꯪꯉꯦꯗ ꯃꯦꯂꯥ ꯒ꯭ꯔꯥꯎꯟꯗꯨꯒꯤ ꯃꯦꯂꯥ ꯒ꯭ꯔꯥꯎꯟꯗꯨꯒꯤ ꯃꯅꯤꯡꯗ ꯑꯗꯨꯝ ꯂꯩꯔꯦꯗꯅ

ꯎꯝ ꯍꯣꯏ ꯍꯣꯏ ꯍꯣꯏ ꯑꯗꯨꯒ ꯑꯗꯨꯝ ꯑꯗꯨꯁꯨ ꯀꯩꯅꯣ ꯒꯥꯔꯤ ꯊꯧꯕꯗꯤ ꯌꯥꯝ ꯅꯨꯡꯉꯥꯏ ꯅꯨꯡꯉꯥꯏ ꯎꯝ ꯍꯣꯏ ꯍꯣꯏ ꯍꯣꯏ ꯂꯥꯛꯄꯤꯔꯣ ꯂꯥꯛꯄꯤꯔꯣ ꯑꯗꯨꯒ ꯑꯗꯨꯝ ꯀꯩꯅꯣ ꯌꯦꯡꯉꯁꯦ ꯑꯩꯅꯁꯨ ꯑꯥꯗ ꯄꯥꯎ ꯐꯥꯎꯅꯒꯤꯒꯦꯕ ꯃꯣꯏꯗꯁꯨ ꯇꯤꯀꯦꯠ ꯑꯁꯨꯛ ꯊꯝꯕꯤꯔꯝꯃꯣ ꯑꯨꯈꯣꯏ ꯃꯤ ꯑꯁꯨꯛ ꯂꯥꯛꯀꯅꯤ ꯍꯥꯏꯕꯗꯣ ꯑꯥ ꯑꯗꯨꯃꯥꯏ ꯇꯧꯔꯒ ꯑꯗꯨ ꯍꯥꯏꯒꯤꯒꯦ ꯑꯗꯨꯒ ꯍꯣꯏ ꯅꯣꯏ ꯃꯤ ꯃꯔꯤꯃꯨꯛ ꯂꯥꯛꯇꯣꯏꯔꯣ ꯑꯍꯨꯝ ꯂꯥꯛꯀꯅꯤꯌꯦ ꯑꯗꯨꯗꯤ ꯇꯤꯀꯦꯠ ꯃꯉꯥ ꯃꯉꯥ ꯇꯔꯨꯛꯃꯨꯛ ꯍꯥꯏꯒ꯭ꯔꯒꯦꯕ ꯑꯗꯨꯒ ꯍꯥꯏꯔꯒ ꯑꯗꯨꯗ ꯌꯦꯡꯉꯁꯤ ꯑꯗꯨꯒ ꯍꯣꯔꯦꯟ ꯑꯗꯨ ꯂꯤꯂꯥ ꯂꯣꯏꯔꯒꯁꯨ ꯑꯗꯥꯏꯗ ꯁꯨꯝ ꯆꯥꯕ ꯊꯛꯄ ꯁ꯭ꯇꯔꯤꯠ ꯚꯦꯟꯗꯔꯁꯤꯡ ꯌꯥꯝ ꯂꯩꯗꯅ ꯑꯗꯨꯗ ꯑꯗꯨꯝ ꯑꯆꯥꯄꯣꯠ ꯆꯥꯗꯅ ꯈꯣꯠꯇꯅ ꯂꯩꯔꯁꯨ ꯌꯥꯏ ꯉꯍꯥꯛ ꯑꯗꯨ ꯉꯥꯏꯕ ꯑꯣꯏꯅ ꯌꯥꯗ꯭ꯔꯣ

ꯑꯣꯍꯣ ꯃꯥꯁꯨ ꯄꯨꯕꯤꯔꯛꯑꯣ ꯄꯨꯕꯤꯔꯛꯑꯣ ꯃꯅꯤꯄꯨꯔꯒꯤ ꯀꯩꯅꯣ ꯃꯌꯥꯝꯁꯤ ꯌꯦꯡꯍꯟꯅꯕ ꯎꯝ

ꯍꯣꯏ ꯍꯣꯏ ꯍꯣꯏ ꯑꯩꯅ ꯄꯣꯔꯣꯝꯄꯥꯠ ꯗꯤ ꯁꯤ ꯔꯣꯠꯇꯣ ꯑꯗꯨ ꯆꯠꯂꯒ ꯇꯣꯞ ꯃꯌꯥꯏ ꯂꯩꯀꯥꯏꯗꯣ ꯑꯗꯨꯗꯅꯦ ꯑꯧ ꯑꯧ ꯑꯧ ꯑꯗꯨꯗ ꯑꯗꯨꯗꯒꯤ ꯑꯗꯨꯗ ꯑꯗꯨꯝ ꯂꯩꯔꯦ ꯑꯗꯨꯝ ꯍꯪꯕꯗ ꯑꯗꯨꯝ ꯈꯪꯉꯅꯤ ꯀꯣꯏꯔꯛꯑꯣ ꯀꯣꯏꯔꯛꯑꯣ ꯎꯝ ꯀꯣꯏꯔꯛꯑꯣ ꯀꯣꯏꯔꯛꯑꯣ ꯎꯝ ꯎꯝ ꯍꯣꯏ ꯍꯣꯏ ꯍꯣꯏ ꯍꯣꯏ ꯍꯣꯏ ꯂꯩꯔꯝꯃꯣ ꯂꯩꯔꯝꯃꯣ ꯑꯩꯁꯨ ꯊꯧꯔꯛꯑꯒꯦ